ꯋꯥꯟ ꯃꯥꯔꯆ ꯇꯨ ꯊꯥꯎꯖꯟ ꯁꯤꯛꯁ ꯇꯨ ꯃꯥꯔꯆ ꯇꯨ ꯊꯥꯎꯖꯟ ꯁꯕꯦꯟ ꯊ꯭ꯔꯤ ꯃꯥꯔꯆ ꯇꯨ ꯊꯥꯎꯖꯟ ꯑꯩꯠ ꯐꯣꯔ ꯃꯥꯔꯆ ꯇꯨ ꯊꯥꯎꯖꯟ ꯅꯥꯏꯟ ꯐꯥꯏꯚ ꯃꯥꯔꯆ ꯇꯨ ꯊꯥꯎꯖꯟ ꯇꯦꯟ